ꯏꯝꯐꯥꯜ ꯋꯦꯁꯇ ꯌꯥ ꯀꯥ ꯍꯦꯟꯅ ꯀꯥꯂꯦꯟꯗꯁꯨ ꯌꯥꯝꯅ ꯀꯥ ꯍꯦꯟꯅ ꯁꯥꯕ ꯊꯣꯏꯗꯣꯛꯄ ꯂꯩꯇꯦ ꯃꯄꯥꯟꯒꯤ ꯂꯝꯗ ꯀꯜꯀꯇꯥꯗ ꯒꯧꯍꯥꯖꯤꯗ ꯗꯤꯂꯤꯗ ꯁꯥꯕ ꯈꯨꯁꯥ ꯑꯗꯨ ꯌꯧꯅ ꯀꯩꯁꯨ ꯁꯥꯗꯦ ꯑꯗꯨꯅ ꯈꯥꯡꯕꯗ ꯀꯩꯁꯨ ꯊꯣꯏꯗꯣꯛꯄ ꯋꯥꯕ ꯂꯩꯇꯦ ꯅꯣꯡꯖꯨꯊꯥꯗꯁꯨ ꯌꯥꯝꯅ ꯀꯥ ꯍꯦꯟꯅ ꯅꯣꯡ ꯆꯨꯗꯨꯅ ꯀꯟꯅ ꯆꯨꯗꯨꯅ ꯑꯗꯒꯤ ꯁꯣꯔꯣꯛ ꯅꯨꯡꯂꯣꯛ ꯊꯨꯝꯗꯅ ꯇꯧꯕꯁꯨ ꯊꯣꯏꯗꯣꯛꯄ ꯂꯩꯇꯦ ꯑꯏꯪꯕ ꯅꯤꯡꯊꯝꯊꯥꯒꯤ ꯃꯇꯝꯗꯁꯨ ꯀꯥ ꯍꯦꯟꯅ ꯈꯥꯡꯕ ꯉꯝꯗꯈꯩ ꯏꯪꯕ ꯑꯗꯨꯗꯤ ꯊꯣꯏꯗꯣꯛꯄ ꯂꯩꯇꯦ ꯐꯤ ꯃꯆꯥ ꯃꯁꯨ ꯈꯔ ꯏꯜꯂꯒ ꯈꯣꯠꯂꯒ ꯃꯩꯐꯨ ꯈꯔ ꯇꯤꯛꯂꯒ ꯑꯗꯨꯝ ꯈꯥꯡꯕ ꯈꯣꯠꯄ ꯆꯥꯡꯆꯠ ꯑꯃꯗ ꯂꯩ ꯍꯥꯏꯅ ꯂꯧꯏ ꯏꯝꯐꯥꯜ ꯋꯦꯁ ꯑꯗꯨꯝ ꯌꯥꯝꯅ ꯅꯨꯡꯉꯥꯏꯕ ꯃꯐꯝꯅꯤ ꯍꯥꯏꯅ ꯂꯧꯖꯩ